ꯑꯩꯅ ꯊꯥꯡ ꯄꯥꯝꯗꯕꯒꯤ ꯃꯔꯝꯗꯤ ꯃꯤ ꯍꯥꯠꯄꯗꯁꯨ ꯊꯥꯡ ꯁꯤꯖꯤꯟꯅꯩ ꯑꯗꯒꯤ ꯏꯃꯨꯡꯒꯤ ꯃꯤ ꯈꯠꯅꯕ ꯀꯥꯟꯗꯁꯨ ꯊꯥꯡꯁꯦ ꯁꯤꯖꯤꯟꯅꯩ ꯑꯗꯨꯅ ꯌꯦꯟꯁꯥꯡ ꯁꯦꯝꯕ ꯀꯥꯟꯗꯁꯨ ꯈꯨꯠ ꯁꯣꯏꯗꯅ ꯈꯨꯠꯇ ꯂꯦꯟꯁꯤꯟꯕꯁꯨ ꯌꯥꯎꯏ ꯑꯗꯨꯅ ꯑꯩꯅ ꯊꯥꯡꯁꯦ ꯄꯥꯝꯗꯕꯅꯤ